ꯍꯜꯂꯣ ꯇꯦꯛꯁꯣ ꯀꯦꯞ ꯁꯥꯔꯚꯤꯁ ꯑꯣꯏꯕꯤꯗꯣꯏꯔ ꯇꯥꯃꯣ ꯑꯩꯁꯦ ꯌꯥꯝꯅ ꯊꯨꯗꯣꯡ ꯆꯥꯗꯕ ꯑꯃꯈꯛꯅ ꯃꯔꯝ ꯑꯣꯏꯔꯒ ꯑꯩꯅꯗꯤ ꯉꯁꯥꯏ ꯄꯨꯡ ꯑꯍꯨꯝꯗ ꯄꯦꯂꯦꯜꯗ ꯂꯧꯕ ꯂꯥꯛꯄꯤꯌꯨ ꯍꯥꯏꯅ ꯑꯩꯅ ꯀꯦꯞꯁꯦ ꯕꯨꯛ ꯇꯧꯖꯥꯈꯤꯕꯅꯦ ꯑꯗꯨꯕꯨ ꯈꯨꯗꯣꯡ ꯆꯥꯟꯕ ꯈꯔ ꯂꯩꯕꯗꯒꯤ ꯑꯩ ꯃꯐꯝꯁꯦ ꯑꯩ ꯆꯦꯟꯁ ꯑꯃꯇ ꯇꯧꯖꯒꯦ ꯑꯩꯁꯦ ꯍꯧꯖꯤꯛ ꯍꯧꯖꯤꯛꯀꯤ ꯑꯣꯏꯅ ꯀꯛꯆꯤꯡꯗ ꯏꯃꯥꯟꯅꯕꯤ ꯑꯃꯒꯤ ꯕꯥꯠꯗꯦ ꯄꯥꯔꯇꯤ ꯑꯃꯈꯛ ꯌꯥꯎꯗ ꯌꯥꯗꯗꯅ ꯑꯩꯁꯦ ꯆꯠꯆꯔꯦ ꯑꯗꯨꯅ ꯕꯔꯗꯦ ꯄꯥꯔꯇꯤꯁꯦ ꯑꯩ ꯑꯩꯅ ꯁꯨꯝ ꯈꯟꯕꯗ ꯄꯨꯡ ꯃꯔꯤ ꯃꯈꯥꯏ ꯑꯗꯨꯃꯥꯏꯅ ꯂꯣꯏꯒꯗꯕ ꯃꯦꯜꯂꯦ ꯑꯩꯈꯣꯏ ꯏꯃꯥꯟꯅꯕꯤ ꯃꯌꯥꯝ ꯄꯨꯟꯕꯅꯤꯅ ꯈꯔꯗꯤ ꯑꯗꯨꯝ ꯊꯦꯡꯉꯦ ꯑꯗꯣ ꯌꯥꯔꯒꯗꯤ ꯇꯥꯃꯣꯅ ꯍꯣꯔꯦꯟ ꯄꯨꯡ ꯃꯔꯤ ꯃꯈꯥꯏꯁꯤꯗ ꯀꯛꯆꯤꯡꯗꯥꯒꯤ ꯑꯣꯏꯅ ꯑꯩꯁꯦ ꯄꯤꯛꯀꯞ ꯇꯧꯕꯤꯌꯣ ꯍꯥꯏꯅ ꯑꯩꯁꯦ ꯔꯤꯀ꯭ꯋꯦꯁ ꯇꯧꯖꯒꯦꯅ ꯍꯥꯏꯖꯕꯅꯦ ꯌꯥꯔꯒꯗꯤ ꯈꯨꯗꯣꯡ ꯆꯥꯗꯕ ꯑꯁꯦ ꯌꯦꯡꯕꯤꯔꯒ ꯇꯃꯣꯅ ꯑꯩꯁꯦ ꯄꯨꯡ ꯃꯔꯤ ꯃꯈꯥꯏꯗ ꯄꯤꯛꯀꯞ ꯇꯧꯕꯤꯔꯣ ꯑꯩꯁꯦ ꯋꯥꯔꯧꯗꯤ ꯋꯥꯔꯧꯕꯤꯒꯅꯨ ꯑꯩꯁꯦ ꯄꯩꯁꯥ ꯍꯦꯜꯂꯁꯨ ꯑꯗꯨꯝ ꯍꯦꯟꯖꯔꯒꯦ ꯑꯗꯨꯝ ꯍꯣꯔꯦꯟ ꯄꯨꯡ ꯃꯔꯤꯁꯦ ꯃꯔꯤ ꯃꯈꯥꯏꯁꯦ ꯁꯤꯗ ꯑꯗꯨꯝ ꯀꯛꯆꯤꯡꯗꯒꯤ ꯑꯗꯨꯝ ꯑꯩꯁꯦ ꯂꯧꯈꯠꯄꯤꯔꯣꯅ ꯍꯥꯏꯖꯒꯦꯅ ꯔꯤꯀ꯭ꯋꯦꯁ ꯇꯧꯖꯔꯛꯄꯅꯦ